ꯑꯜꯍꯥꯌꯥꯠꯀꯤ ꯀꯥꯎꯟꯇꯔ ꯅꯠꯇ꯭ꯔꯣ ꯑꯩꯅ ꯉꯔꯥꯡ ꯑꯣꯗꯔ ꯇꯧꯖꯈꯤꯕ ꯁꯤꯡꯗꯣ ꯑꯩꯅ ꯉꯔꯥꯡ ꯀꯥꯎꯕ ꯑꯃ ꯌꯥꯎꯍꯧꯔꯦ ꯑꯗꯨꯗꯤ ꯆꯧ ꯐꯨꯜꯗꯣ ꯑꯍꯨꯝ ꯈꯛꯇꯪ ꯍꯥꯞꯄꯤꯔꯛꯑꯗꯤ ꯌꯥꯝ ꯅꯨꯡꯉꯥꯏꯖꯒꯅꯤ ꯑꯩꯅ ꯉꯔꯥꯡ ꯇꯧꯖꯈꯤꯕꯁꯤꯡꯗꯨꯒ ꯄꯨꯟꯅ ꯑꯗꯨꯝ ꯗꯦꯂꯤꯚꯔ ꯇꯧꯕꯤꯔꯛꯑꯣ